ꯁꯦꯟꯊꯣꯛ ꯂꯩꯕ ꯑꯃꯁꯨꯡ ꯁꯦꯟꯊꯣꯛ ꯂꯩꯇꯕ ꯃꯍꯩ ꯃꯔꯣꯡꯁꯤꯡꯗꯤ ꯑꯍꯥꯟꯕꯗ ꯁꯦꯟꯊꯣꯛ ꯂꯩꯕ ꯃꯍꯩ ꯃꯔꯣꯡꯁꯤꯡ ꯅꯝꯕꯔ ꯋꯥꯟꯗ ꯁ꯭ꯇ꯭ꯔꯣꯕꯦꯔꯤ ꯑꯗꯩ ꯑꯅꯤꯁꯨꯕꯗ ꯆꯅꯝ ꯑꯍꯨꯝꯁꯨꯕꯗ ꯇꯤꯜꯍꯧ ꯃꯔꯤꯁꯨꯕꯗ ꯗꯥꯔꯒꯣꯟ ꯐ꯭ꯔꯨꯏꯠ ꯃꯉꯥꯁꯨꯕꯗ ꯀꯤꯍꯣꯝ ꯇꯔꯨꯛ ꯁꯨꯕꯗ ꯆꯦꯡꯒꯨꯝ ꯑꯗꯨꯒ ꯃꯊꯪꯗ ꯁꯦꯟꯊꯣꯛ ꯂꯩꯇꯕ ꯃꯅꯥ ꯃꯁꯤꯡ ꯃꯍꯩ ꯃꯔꯣꯡꯁꯤꯡꯗꯤ ꯀꯣꯕꯤ ꯍꯪꯒꯥꯝ ꯑꯃꯗꯤ ꯐꯗꯤꯒꯣꯝ ꯍꯥꯏꯔꯤꯕ ꯄꯣꯠꯂꯝꯁꯤꯡ ꯑꯁꯤ ꯁꯦꯟꯊꯣꯛ ꯂꯩꯕ ꯑꯃꯗꯤ ꯂꯩꯇꯕ ꯃꯅꯥ ꯃꯁꯤꯡꯁꯤꯡꯅꯤ